ꯍꯂꯣ ꯍꯂꯣ ꯏꯕꯨꯡꯉꯣ ꯑꯩ ꯈꯪꯗ꯭ꯔꯕꯣ ꯑꯣ ꯑꯩꯅ ꯅꯍꯥꯟ ꯆꯧ ꯄ꯭ꯂꯦꯠ ꯑꯅꯤ ꯃꯣꯃꯣ ꯑꯗꯩ ꯆꯤꯛꯀꯟ ꯆꯤꯜꯂꯤ ꯑꯗꯨ ꯆꯦꯟꯈꯤꯕꯗꯣ ꯑꯗꯣ ꯑꯩ ꯈꯔ ꯊꯤꯟꯕꯤꯔꯛꯑꯣ ꯑꯗꯨ ꯑꯩ ꯍꯥꯟꯅꯒꯤ ꯃꯐꯝ ꯑꯗꯨꯗ ꯀꯩꯅꯣ ꯑꯩ ꯍꯥꯟꯅ ꯃꯌꯥꯏ ꯂꯩꯀꯥꯏ ꯂꯩꯔꯝꯕꯗꯣ ꯀꯛꯆꯤꯡ ꯃꯌꯥꯏ ꯂꯩꯀꯥꯏꯗ ꯂꯩꯔꯝꯕꯗꯣ ꯑꯗꯨꯗ ꯑꯃꯨꯛ ꯊꯤꯟꯖꯜꯂꯨꯅꯤ ꯅꯣꯏ ꯃꯐꯝ ꯈꯪꯗꯗꯅ ꯑꯃꯨꯛ ꯑꯣꯟꯅꯅꯤ ꯑꯩ ꯍꯧꯖꯤꯛ ꯀꯛꯆꯤꯡ ꯋꯥꯏꯔꯤ ꯀꯃꯂꯥ ꯄꯔꯦꯡꯗ ꯂꯩꯔꯦ ꯑꯣ ꯑꯗꯨꯗ ꯈꯔ ꯊꯤꯟꯕꯤꯔꯛꯑꯣ ꯍꯣꯏ ꯍꯣꯏ ꯁꯣꯏꯕ ꯌꯥꯗꯦꯀꯣ ꯑꯗꯨꯗꯤ ꯉꯥꯏꯔꯝꯃꯒꯦ